ꯑꯧ ꯇꯥꯖꯩꯌꯦ ꯑꯥꯎ ꯉꯁꯥꯏ ꯃꯥꯅꯤ ꯃꯥꯅꯤ ꯎꯝ ꯍꯣꯏ ꯍꯣꯏ

ꯌꯥꯅꯤ ꯌꯥꯅꯤ ꯁꯥꯔ ꯈꯣꯏꯅ ꯑꯗꯨꯝ ꯑꯣꯔꯗꯔ ꯇꯧꯕꯤꯔꯣ ꯑꯩꯈꯣꯏ ꯄꯤꯖꯕꯗꯣ ꯅꯪꯅꯤꯉꯥꯏ ꯇꯧꯖꯒꯦ ꯁꯥꯔ ꯍꯣꯏ ꯃꯇꯝ ꯑꯗꯨꯗ ꯑꯗꯨꯝ ꯄꯤꯖꯅꯤꯡꯉꯥꯏ ꯇꯧꯖꯒꯦ ꯑꯣ

ꯁꯣꯐꯥꯁꯦ ꯁꯥꯔ ꯃꯥꯒꯤ ꯃꯥꯒꯤ ꯎꯗꯨꯒꯤ ꯃꯇꯨꯡ ꯏꯟꯅ ꯎꯁꯤꯁꯨ ꯂꯩꯗꯅ ꯂꯩꯍꯥꯎꯒꯨꯝꯕ ꯇꯤꯛꯒꯨꯝꯕ ꯃꯈꯜ ꯃꯈꯜꯒꯤ ꯎ ꯂꯩ ꯑꯗꯨꯒꯤ ꯃꯇꯨꯡ ꯏꯟ ꯏꯟꯅ ꯗꯤꯖꯥꯏꯟꯒꯤ ꯃꯇꯨꯡ ꯏꯟꯅ ꯑꯩꯅ ꯂꯧꯖꯕꯅꯤ ꯁꯔ

ꯎꯝ

ꯁꯣꯐꯥ ꯁꯦꯠꯁꯦ ꯁꯥꯔ ꯃꯃꯟꯗꯤ ꯂꯤꯁꯤꯡ ꯅꯤꯐꯨꯃꯉꯥ ꯑꯗꯨꯃꯥꯏꯅ ꯂꯩꯕꯅꯤ ꯈꯤꯇꯪ ꯑꯗꯣ ꯁꯥꯔ ꯈꯣꯏꯅ ꯂꯧꯕꯤꯒꯦ ꯍꯥꯏꯔꯒ ꯈꯔ ꯇꯥꯊꯣꯛ ꯇꯥꯁꯤꯟ ꯇꯧꯔꯒ ꯂꯣꯏꯔꯦ ꯍꯣꯏ ꯍꯣꯏ ꯎꯝ ꯍꯣꯏ ꯍꯣꯏ ꯇꯤꯄꯜ ꯑꯥ ꯃꯤ ꯑꯍꯨꯝ ꯐꯝꯕꯗꯣ ꯑꯃ ꯑꯣꯏꯔꯒ ꯁꯤꯡꯒꯜ ꯑꯃꯃꯝ ꯑꯣꯏꯕꯅꯦꯕ ꯑꯗꯨꯒ ꯁꯥꯏꯠ ꯇꯦꯕꯜ ꯑꯃꯁꯨ ꯂꯩꯔꯦ ꯇꯦꯕꯜ ꯑꯃꯒ ꯑꯗꯨꯒ ꯂꯧꯒꯅꯤꯍꯥꯏꯕꯀꯣ ꯑꯗꯨꯒ ꯈꯤꯇꯪ ꯃꯃꯟ ꯌꯥꯝꯕ ꯑꯣꯏꯔꯒꯅ ꯑꯍꯨꯝ ꯐꯝꯕꯗꯣ ꯑꯍꯨꯝꯃꯨꯛ ꯑꯣꯏꯅꯁꯨ ꯂꯩ ꯑꯗꯨꯃꯥꯏꯅ ꯈꯤꯇꯪ ꯄ꯭ꯔꯥꯖꯇꯣ ꯍꯦꯟꯒꯠꯂꯛꯀꯅꯤ ꯑꯩ ꯉꯁꯥꯏꯒꯤꯗꯣ ꯍꯥꯏꯕꯗ ꯈꯔ ꯁꯣꯏꯈꯔꯦ ꯉꯁꯥꯏ ꯑꯍꯨꯝ ꯐꯝꯕ ꯑꯃꯒ ꯁꯤꯡꯒꯜ ꯑꯃꯃꯝꯒ ꯍꯥꯏꯕꯗꯣ ꯍꯥꯏꯕꯒꯤ ꯄ꯭ꯔꯥꯖꯅꯦꯕꯀꯣ ꯑꯍꯨꯝ ꯑꯍꯨꯝ ꯐꯝꯕꯗꯣ ꯑꯣꯏꯔꯒꯗꯤ ꯑꯇꯩꯒꯤꯁꯨ ꯈꯤꯇꯪ ꯍꯦꯟꯒꯠꯂꯛꯀꯅꯤ ꯃꯃꯟꯗꯣ ꯎꯝ ꯎꯃ ꯀꯔꯝꯕ ꯍꯧꯖꯤꯛ ꯁꯤꯡꯒꯜ ꯐꯝꯕ ꯑꯃꯃꯝꯗꯨꯅ

ꯑꯥ ꯑꯗꯨꯒꯤ ꯄꯦꯛꯇꯨꯗꯤ ꯅꯤꯐꯨꯃꯉꯥ ꯍꯥꯏꯕꯅꯤ ꯑꯗꯨ ꯈꯔ ꯇꯥꯊꯣꯛ ꯇꯥꯁꯤꯟ ꯇꯧꯅꯔꯒ ꯂꯣꯏꯔꯦ ꯑꯣꯖꯥ ꯈꯣꯏꯅ ꯂꯧꯕ ꯂꯥꯛꯄꯤꯕ ꯃꯇꯝꯗ ꯑꯗꯨꯝ ꯇꯥꯊꯣꯛ ꯇꯥꯁꯤꯟ ꯇꯧꯕꯤꯔꯒꯦ ꯍꯣꯏ ꯍꯣꯏ ꯍꯣꯏ ꯍꯣꯏ ꯍꯣꯏ ꯍꯣꯏ ꯎꯝ ꯎꯝ